ꯍꯛꯆꯥꯡ ꯁꯥꯖꯦꯜꯒ ꯌꯣꯒꯥꯒꯒꯤ ꯃꯔꯛꯇ ꯈꯦꯠꯅꯕ ꯍꯥꯏꯌꯣ ꯍꯥꯏꯔꯒꯗꯤ ꯑꯩꯈꯣꯏꯅ ꯍꯛꯆꯥꯡ ꯁꯥꯖꯦꯜ ꯑꯁꯤꯗꯤ ꯆꯦꯟꯕ ꯈꯣꯠꯄ ꯅꯠꯇ꯭ꯔꯒ ꯀꯩꯅꯣ ꯋꯥꯔꯛꯑꯦ ꯍꯥꯏꯕ ꯋꯥꯔꯛꯄꯒꯤ ꯏꯃ꯭ꯌꯨꯟ ꯁꯤꯁꯇꯦꯝ ꯀꯟꯈꯠꯅꯕꯀꯣ ꯑꯗꯨꯒꯨꯝꯕꯒꯤ ꯃꯈꯜ ꯑꯃꯅꯦꯕ ꯍꯛꯆꯥꯡ ꯁꯥꯖꯦꯜ ꯍꯥꯏꯕꯁꯤꯅ ꯑꯗꯨꯒ ꯌꯣꯒꯥꯒ ꯃꯥꯒꯗꯤ ꯈꯔꯗꯤ ꯈꯦꯠꯅꯔꯦꯕ ꯀꯩꯒꯤꯅꯣ ꯍꯥꯏꯕꯗ ꯍꯛꯆꯥꯡ ꯁꯥꯖꯦꯜ ꯑꯁꯤꯗꯤ ꯑꯩꯈꯣꯏ ꯏꯁꯥꯒꯨꯝꯕ ꯅꯣꯏꯈꯠꯂꯛꯄ ꯍꯥꯏꯒꯗ꯭ꯔꯥ ꯑꯗꯨ ꯅꯠꯇ꯭ꯔꯒ ꯈꯔ ꯑꯩꯈꯣꯏꯅ ꯋꯥꯈꯜ ꯅꯨꯡꯉꯥꯏꯇ꯭ꯔꯕꯒꯨꯝꯕꯗ ꯇꯧꯕꯗ ꯌꯣꯒꯥꯒꯨꯝꯕꯀꯣ ꯑꯗꯨꯒ ꯁꯣꯔ ꯍꯣꯟꯕ ꯅꯨꯡꯉꯥꯏꯇꯕꯒꯨꯝꯕꯗ ꯇꯧꯕꯅ ꯌꯣꯒꯥꯒꯨꯝꯕ ꯃꯦꯗꯤꯇꯦꯁꯟꯒꯨꯝꯕꯁꯤꯅꯦꯕ ꯑꯗꯨꯒ ꯍꯛꯆꯥꯡ ꯁꯥꯖꯦꯜ ꯍꯥꯏꯔꯒꯗꯤ ꯑꯩꯈꯣꯏ ꯁꯨꯝ ꯏꯁꯥ ꯐꯅ ꯂꯩꯅꯕꯒꯤꯗꯃꯛꯇ ꯇꯧꯕ ꯃꯈꯜ ꯑꯃꯅꯦ ꯍꯣꯏ ꯌꯣꯒꯥꯁꯨ ꯑꯗꯨ ꯃꯈꯜ ꯑꯃꯅꯦ ꯑꯗꯣ ꯌꯣꯒꯥꯒ ꯍꯛꯆꯥꯡ ꯁꯥꯖꯦꯜꯒꯁꯦ ꯃꯔꯛ ꯇ ꯈꯔ ꯈꯦꯠꯅꯕ ꯂꯩ ꯍꯥꯏ ꯇꯥꯔꯦ ꯈꯦꯠꯅꯕ ꯍꯥꯏꯁꯦ ꯑꯩꯈꯣꯏꯅ ꯍꯛꯆꯥꯡ ꯁꯥꯖꯦꯜ ꯇꯧꯕꯗꯗꯤ ꯑꯩꯈꯣꯏꯅ ꯁꯣꯔ ꯍꯣꯟꯕ ꯈꯣꯠꯄꯁꯦ ꯈꯔ ꯄ꯭ꯔꯣꯕ꯭ꯂꯦꯝ ꯀꯃꯥꯏꯅ ꯄ꯭ꯔꯣꯕ꯭ꯂꯦꯝ ꯂꯩꯌꯦꯕ ꯀꯩꯒꯤꯅꯣ ꯍꯥꯏꯕꯗ ꯌꯣꯒꯥ ꯇꯧꯊꯣꯛꯑꯀꯥꯟꯗꯀꯣ ꯃꯦꯗꯤꯇꯦꯁꯟ ꯇꯧꯔ ꯀꯥꯟꯗ ꯑꯩꯈꯣꯏꯅ ꯈꯔ ꯐꯒꯅꯤꯕ ꯑꯗꯨꯒ ꯍꯛꯆꯥꯡ ꯁꯥꯖꯦꯜꯁꯤꯗꯤ ꯑꯩꯈꯣꯏꯅ ꯏꯃ꯭ꯌꯨꯟ ꯁꯤꯁꯇꯦꯝ ꯀꯟꯅꯕ ꯑꯃꯗꯤ ꯕꯣꯗꯤ ꯁꯦꯝꯅꯕꯒꯨꯝꯕꯗ ꯑꯌꯥꯝꯕꯅ ꯇꯧꯅꯩ ꯍꯥꯏ ꯇꯥꯔꯦ ꯌꯣꯒꯥꯁꯤꯅ ꯑꯩꯈꯣꯏ ꯑꯍꯟ ꯅꯍꯥ ꯈꯥꯛꯇꯅꯀꯣ ꯑꯗꯨꯝ ꯂꯣꯏꯅ ꯇꯧꯕ ꯌꯥꯏ ꯍꯥꯏ ꯇꯥꯔꯦ ꯑꯗꯜꯁꯀꯨꯝꯕꯀꯣ ꯑꯗꯨꯒꯨꯝꯕꯗ ꯑꯗꯣꯂꯦꯁꯦꯟꯁꯀꯨꯝꯕ ꯂꯣꯏ ꯇꯧꯕ ꯌꯥꯏ ꯍꯥꯏ ꯇꯥꯔꯦ ꯌꯣꯒꯥꯁꯤꯗꯤ ꯌꯥꯝ ꯅꯨꯡꯉꯥꯏ ꯍꯥꯏ ꯇꯥꯔꯦ ꯇꯧꯕꯗ ꯃꯥ ꯃꯁꯤꯗ ꯈ꯭ꯋꯥꯏꯗꯒꯤ ꯇꯣꯉꯥꯜꯂꯤꯕꯁꯦ ꯀꯩ ꯍꯥꯏꯗꯣꯏꯅꯣ ꯍꯥꯏꯕꯗ ꯁꯣꯔ ꯍꯣꯟꯕ ꯅꯨꯡꯉꯥꯏꯇꯕꯒꯨꯝꯕꯗ ꯌꯣꯒꯥ ꯇꯧꯅꯩꯕ ꯑꯗꯨꯒ ꯍꯛꯆꯥꯡ ꯁꯥꯖꯦꯜꯁꯤꯗꯤ ꯃꯥꯒ ꯌꯦꯡꯅꯕꯗ ꯈꯇꯪ ꯗꯤꯐꯔꯦꯟꯁ ꯂꯥꯛꯑꯦꯕ ꯍꯛꯆꯥꯡ ꯁꯥꯖꯦꯜꯁꯤꯅ ꯑꯩꯈꯣꯏꯒꯤ ꯏꯁꯥ ꯐꯅꯕꯒꯨꯝꯕꯅꯤꯅ ꯌꯣꯒꯥꯅ ꯃꯦꯗꯤꯇꯦꯁꯟꯒꯨꯝꯕꯅꯦꯕꯀꯣ ꯃꯦꯗꯤꯇꯦꯁꯟ ꯇꯧꯊꯣꯛꯄꯁꯦ ꯏꯁꯥ ꯌꯥꯝ ꯅꯨꯡꯉꯥꯏ ꯑꯃꯗꯤ ꯋꯥꯈꯜꯁꯦ ꯂꯩꯇꯥꯅ ꯊꯝꯕ ꯉꯝꯃꯦ ꯃꯇꯥꯡ ꯁ꯭ꯋꯥꯏꯗ ꯂꯩ ꯂꯣꯏꯁꯟꯖꯔꯒꯦ ꯌꯣꯒꯥꯒꯤ ꯑꯃꯁꯨꯡ ꯍꯛꯆꯥꯡ ꯁꯥꯖꯦꯜꯒꯤ ꯃꯔꯛꯇ ꯈꯦꯠꯅꯕ ꯍꯥꯏꯕꯁꯦ